ꯌꯦꯟ ꯂꯣꯏꯕ ꯑꯁꯤꯒꯤ ꯊꯕꯛꯁꯤꯗꯒꯤ ꯍꯦꯟꯕ ꯑꯩ ꯑꯇꯣꯞꯄ ꯊꯕꯛ ꯈꯔ ꯂꯩꯖꯩ ꯑꯩꯅ ꯌꯦꯟ ꯉꯥꯅꯨ ꯂꯣꯏꯕꯁꯤꯅ ꯄꯦꯟꯕ ꯍꯥꯏꯕꯗꯨꯗꯤ ꯑꯩ ꯃꯇꯝ ꯃꯇꯝꯒꯤ ꯑꯣꯏꯅ ꯑꯩꯅ ꯍꯧꯖꯤꯛ ꯄꯥꯝꯖꯔꯤꯕ ꯁꯤꯟꯐꯝ ꯑꯁꯤ ꯑꯩꯅ ꯃꯥꯏ ꯄꯥꯛꯄ ꯅꯠꯇ꯭ꯔꯒꯅ ꯃꯥꯏ ꯄꯥꯛꯇꯕ ꯍꯥꯏꯅ ꯑꯃ ꯂꯩꯕꯅꯤꯅ ꯀꯩꯒꯨꯝꯕ ꯑꯩꯒꯤ ꯋꯦ ꯑꯃꯗꯤ ꯑꯩꯅ ꯁꯤꯗ ꯃꯥꯏ ꯄꯥꯛꯍꯧꯗ꯭ꯔꯒꯗꯤ ꯑꯩ ꯁꯨꯃꯥꯏꯅ ꯌꯦꯟ ꯂꯣꯏꯔꯒ ꯁꯨꯃꯥꯏꯅ ꯉꯥꯅꯨ ꯂꯣꯏꯔꯒ ꯑꯩꯒꯤ ꯍꯧꯖꯤꯛꯀꯤ ꯂꯦꯕꯦꯜꯁꯤꯗ ꯑꯩꯅ ꯍꯧꯖꯤꯛ ꯑꯁꯨꯛ ꯇꯧꯔꯒꯗꯤ ꯀꯥꯏꯅ ꯍꯥꯏꯕ ꯍꯦꯛꯇꯪ ꯅꯂꯦꯁ ꯑꯃ ꯐꯪꯕꯁꯦ ꯃꯁꯤꯅ ꯍꯌꯦꯡꯋꯥꯏ ꯑꯩ ꯃꯇꯦꯡ ꯄꯥꯡ ꯌꯥꯝꯅ ꯆꯥꯎꯅ ꯄꯥꯡꯉꯒ ꯑꯩꯅ ꯆꯪꯁꯤꯜꯂꯤꯕ ꯂꯝꯕꯤꯁꯦ ꯃꯥꯏ ꯄꯥꯛꯇ꯭ꯔꯒꯗꯤ ꯑꯩ ꯁꯨꯃꯥꯏꯅ ꯌꯥꯝꯅ ꯆꯥꯎꯅ ꯐꯥꯝꯒꯨꯝꯕ ꯑꯃ ꯇꯧꯒꯦ ꯍꯥꯏꯅ ꯈꯟꯖꯕ ꯂꯩꯖꯩ ꯃꯁꯤꯒꯤ ꯊꯕꯛ ꯑꯁꯤꯗ ꯑꯩꯅ ꯍꯦꯟꯅ ꯇꯧꯅꯤꯡꯕꯗꯤ ꯉꯍꯥꯛ ꯑꯩꯒꯤ ꯉꯍꯥꯛ ꯁꯪꯕ ꯃꯇꯝꯗ ꯃꯣꯏ ꯌꯦꯡꯕ ꯃꯣꯏꯅ ꯅꯣꯡꯃ ꯅꯣꯡꯃꯒꯤ ꯁꯨꯝ ꯁꯨꯝ ꯆꯥꯎꯈꯠꯂꯛꯄ ꯃꯁꯤ ꯑꯩꯉꯣꯟꯗ ꯌꯥꯝꯅ ꯅꯨꯡꯉꯥꯏꯕ ꯑꯃ ꯑꯣꯏꯖꯩ